ꯑꯩꯈꯣꯏꯒꯤ ꯃꯅꯤꯄꯨꯔ ꯂꯝꯗꯝ ꯑꯁꯤꯗ ꯃꯔꯨ ꯑꯣꯏꯕ ꯅꯥꯠꯀꯤ ꯑꯣꯏꯕ ꯍꯔꯥꯎ ꯀꯨꯝꯍꯩꯁꯤꯡ ꯈꯔ ꯍꯥꯏꯔꯒꯗꯤ ꯂꯥꯏ ꯍꯔꯥꯎꯕ ꯅꯤꯉꯣꯜ ꯆꯥꯛꯀꯧꯕ ꯒꯥꯟ ꯉꯥꯏ ꯀꯨꯠ ꯌꯥꯎꯁꯪ ꯑꯁꯤꯅꯆꯤꯡꯕ ꯁꯤꯡ ꯂꯩ ꯑꯗꯨꯒ ꯃꯦꯔꯥ ꯍꯥꯎꯆꯣꯡꯕ ꯑꯁꯤꯅꯆꯤꯡꯕ ꯃꯌꯥꯝ ꯑꯃꯁꯨ ꯂꯩ ꯑꯗꯣ ꯍꯥꯏꯔꯤꯕꯁꯤꯡ ꯑꯁꯤꯗ ꯅꯤꯉꯣꯜ ꯆꯥꯛꯀꯧꯕ ꯍꯥꯏꯕꯁꯤꯗ ꯃꯕꯨꯡ ꯃꯧꯄ꯭ꯋꯥꯁꯤꯡꯅ ꯃꯥꯒꯤ ꯂꯩꯖꯕ ꯃꯆꯜ ꯃꯆꯦꯁꯤꯡ ꯑꯗꯨꯕꯨ ꯉꯝꯖꯕ ꯈꯨꯗꯣꯜ ꯄꯤꯗꯨꯅ ꯆꯥꯛ ꯆꯔꯥ ꯑꯃꯃꯝ ꯆꯥꯃꯤꯟꯅꯗꯨꯅ ꯍꯔꯥꯎ ꯀꯨꯝꯍꯩ ꯑꯁꯦ ꯄꯥꯡꯊꯣꯛꯏ